ꯚꯥꯔꯠꯀꯤ ꯀ꯭ꯂꯥꯏꯃꯦꯠꯁꯤ ꯃꯥ ꯃꯥꯒꯤ ꯃꯁꯥ ꯃꯁꯥꯒꯤ ꯔꯤꯖꯟꯒꯤ ꯃꯇꯨꯡ ꯏꯟꯅ ꯀ꯭ꯂꯥꯏꯃꯦꯠꯁꯤ ꯀꯩꯅꯣ ꯇꯧꯋꯤ ꯆꯦꯟꯖ ꯑꯣꯏ ꯁꯝꯂꯞꯅ ꯍꯥꯏꯔ ꯃꯇꯝꯗ ꯑꯩꯈꯣꯏꯅ ꯍꯧꯖꯤꯛ ꯂꯥꯗꯥꯛ ꯆꯠꯄ ꯃꯇꯝꯗ ꯂꯥꯗꯥꯛꯇ ꯎꯟ ꯇꯥꯏ ꯌꯥꯝ ꯐꯖꯩ ꯂꯥꯗꯥꯛꯁꯤ ꯌꯦꯡꯕꯗ ꯚꯥꯔꯠꯀꯤ ꯑꯗꯨꯒ ꯅꯣꯔꯠ ꯏꯁꯇ ꯂꯥꯛꯄ ꯃꯇꯝꯗ ꯏꯠꯁ ꯍ꯭ꯌꯨꯃꯤꯠ ꯑꯣꯏ ꯑꯩꯈꯣꯏꯒꯤ ꯐ꯭ꯂꯣꯔꯥ ꯐꯣꯅꯥ ꯋꯦꯗꯔꯁꯤ ꯌꯥꯝ ꯐꯖꯩ ꯑꯗꯨꯒ ꯀꯔꯤ ꯍꯥꯏꯅꯤ ꯑꯩꯈꯣꯏꯒꯤ ꯁꯥꯎꯠ ꯔꯣꯝꯗ ꯆꯠꯄ ꯃꯇꯝꯗꯅ ꯁꯥꯅꯤ ꯑꯗꯨꯒ ꯌꯥꯝꯅ ꯁꯥꯕ ꯍꯤꯠ ꯏꯁꯇꯔꯣꯛ ꯑꯃ ꯑꯃ ꯇꯧꯒꯅꯤ ꯖꯦꯄꯨꯔ ꯖꯦꯄꯨꯔꯗ ꯍꯧꯖꯤꯛ ꯍꯧꯖꯤꯛ ꯑꯩꯈꯣꯏ ꯃꯤ ꯑꯩꯈꯣꯏ ꯏꯆꯤꯜ ꯏꯅꯥꯎ ꯂꯩꯔꯤ ꯂꯥꯏꯔꯤꯛ ꯇꯝꯗꯅ ꯈꯣꯠꯇꯅ ꯂꯩꯔꯤꯀꯣ ꯑꯗꯨꯒ ꯖꯦꯄꯨꯔꯗ ꯂꯩꯕꯁꯤꯗꯅ ꯍꯤꯠ ꯏꯁꯇꯔꯣꯛꯁꯦ ꯍꯤꯠ ꯏꯁꯇꯔꯣꯛꯁꯦ ꯌꯥꯝ ꯇꯧꯋꯤ ꯍꯥꯏꯗꯤ ꯌꯥꯝ ꯁꯥꯏ ꯖꯦꯄꯨꯔꯗꯅ ꯑꯗꯨꯕꯨ ꯀꯁꯃꯤꯔꯗꯅ ꯌꯥꯝ ꯅꯨꯡꯉꯥꯏ ꯀꯁꯃꯤꯔꯗ ꯎꯟ ꯇꯥꯏ ꯅꯨꯡꯉꯥꯏ ꯋꯦꯗꯔ ꯋꯦꯗꯔ ꯏꯠ ꯗꯤꯐꯔꯁ ꯗꯤꯐꯔ ꯑꯣꯏ ꯑꯃꯒ ꯑꯃꯒ ꯃꯥꯟꯅꯗꯦ ꯑꯗꯨꯗꯒꯤꯗꯤ ꯑꯩꯈꯣꯏ ꯏꯟꯗꯤꯌꯥꯒꯤ ꯁꯝꯂꯞꯅ ꯍꯥꯏꯔ ꯃꯇꯝꯗ ꯑꯩꯈꯣꯏ ꯏꯟꯗꯤꯌꯥꯒꯤ ꯀꯩꯅꯣꯗ ꯍꯥꯏꯇꯥꯔꯦ ꯑꯩꯈꯣꯏ ꯑꯔꯨꯅꯥꯆꯜꯒꯨꯝꯕ ꯑꯩꯈꯣꯏꯒꯤ ꯅꯣꯔꯠ ꯏꯁ ꯅꯣꯔꯠ ꯏꯁ ꯏꯁꯇꯦꯠ ꯍꯥꯏꯕꯇꯥꯔꯦ ꯅꯣꯔꯠ ꯏꯁ ꯏꯁꯇꯦꯠ ꯁꯤꯗꯗꯤ ꯌꯥꯝ ꯐꯖꯩ ꯅꯨꯡꯉꯥꯏ ꯋꯦꯗꯔꯁꯤ ꯌꯥꯝ ꯁꯥꯗꯦ ꯌꯥꯝ ꯏꯪꯗꯦ ꯄ꯭ꯂꯁ ꯕꯦꯡꯒ꯭ꯂꯣꯔ ꯕꯦꯡꯒ꯭ꯂꯣꯔ ꯋꯦꯗꯔ ꯌꯥꯝ ꯅꯨꯡꯉꯥꯏ ꯑꯗꯨꯕꯨ ꯗꯦꯜꯂꯤ ꯗꯦꯜꯂꯤꯁꯤꯅꯕꯨ ꯑꯃꯨꯛꯀ ꯀꯔꯤ ꯍꯥꯏꯅꯤ ꯑꯩꯈꯣꯏꯒꯤ ꯄꯣꯂꯨꯇꯦꯟꯠ ꯋꯦꯗꯔ ꯑꯣꯏꯔꯦ ꯍꯥꯏꯇꯥꯔꯦ ꯃꯣꯏꯒꯤ ꯏꯌꯥꯔꯁꯦ ꯄꯣꯂꯨꯇꯦꯟꯠ ꯑꯣꯏ ꯗꯦꯜꯂꯤꯁꯦ ꯑꯗꯣ ꯏꯪꯉꯒꯅ ꯑꯗꯨꯝ ꯏꯪꯕꯤ ꯁꯥꯔꯒꯗꯤ ꯂꯩꯐꯝ ꯂꯩꯇꯕꯤ ꯑꯗꯨꯒꯤ ꯃꯑꯣꯡ ꯑꯃ ꯇꯧꯋꯦ ꯗꯦꯜꯂꯤꯁꯦ ꯑꯗꯨ ꯀꯔꯤ ꯑꯩꯈꯣꯏꯒꯤ ꯃꯅꯤꯄꯨꯔꯗꯗꯤ ꯅꯨꯡꯉꯥꯏ ꯃꯅꯤꯄꯨꯔꯗꯅ ꯃꯣꯁ ꯑꯣꯐ ꯗ ꯇꯥꯏꯝ ꯍ꯭ꯌꯨꯃꯤꯠ ꯑꯣꯏ ꯃꯅꯤꯄꯨꯔꯁꯦ ꯍ꯭ꯌꯨꯃꯤꯠ ꯑꯣꯏ ꯃꯅꯤꯄꯨꯔꯁꯤ ꯅꯨꯡꯉꯥꯏ ꯑꯗꯨꯗꯒꯤꯗꯤ ꯑꯩꯈꯣꯏꯒꯤ ꯀꯔꯤ ꯍꯥꯏꯅꯤ ꯖꯥꯔꯈꯟ ꯅꯨꯡꯈꯟ ꯌꯥꯝ ꯁꯥꯏ ꯌꯥꯝ ꯁꯥꯏ ꯖꯥꯔꯈꯟ ꯅꯨꯡꯈꯟ ꯁꯥꯏ ꯑꯩꯈꯣꯏꯒꯤ ꯃꯤꯗꯜ ꯏꯁ ꯅꯣꯔꯠ ꯏꯁ ꯍꯥꯏꯇꯥꯔꯦ ꯅꯣꯔꯠ ꯏꯁꯇꯅ ꯑꯗꯨꯝ ꯋꯦꯗꯔꯁꯦ ꯃꯣꯗꯔꯦꯠꯅꯤ ꯑꯗꯒꯤꯗꯤ ꯁꯥꯎꯠꯇꯅ ꯌꯥꯝ ꯀꯟꯅ ꯁꯥꯏ ꯑꯗꯨꯒ ꯑꯩꯈꯣꯏꯒꯤ ꯂꯥꯗꯥꯛ ꯂꯦ ꯎꯟ ꯌꯥꯝ ꯇꯥꯏ ꯂꯥꯗꯥꯛ ꯂꯦ ꯎꯟ ꯌꯥꯝ ꯇꯥꯏ ꯑꯗꯨꯗꯒꯤꯗꯤ ꯀꯩꯅꯣ ꯀꯁꯃꯤꯔ ꯎꯟ ꯌꯥꯝ ꯇꯥꯏ ꯌꯥꯝ ꯐꯖꯩ ꯀꯁꯃꯤꯔꯒꯁꯦ ꯀꯣꯏꯕ ꯈꯣꯠꯄ ꯇꯨꯔꯤꯁ ꯑꯦꯇ꯭ꯔꯦꯛꯁꯟꯒꯤꯗꯃꯛꯇ ꯌꯥꯝꯅ ꯐꯖꯕ ꯃꯐꯝ ꯑꯃ ꯑꯣꯏ ꯑꯗꯣ ꯋꯦꯗꯔ ꯆꯦꯟꯖꯁꯤ ꯂꯥꯛꯏꯁꯤ ꯋꯦꯗꯔ ꯆꯦꯟꯖꯁꯦ ꯑꯩꯈꯣꯏꯅ ꯂꯥꯛꯍꯜꯂꯣꯏꯗꯕꯒꯤ ꯃꯔꯝꯁꯤ ꯌꯥꯝ ꯂꯩ ꯋꯦꯗꯔ ꯆꯦꯟꯖꯁꯦ ꯑꯩꯈꯣꯏꯅ ꯁꯤ ꯑꯦꯟ ꯖꯤꯒꯨꯝꯕ ꯀꯩꯒꯨꯝꯕ ꯁꯤꯖꯤꯟꯅꯔꯒꯗꯤ ꯋꯦꯗꯔꯁꯤ ꯅꯨꯡꯉꯥꯏꯖꯒꯗꯕ ꯋꯦꯗꯔꯁꯤ ꯇꯧꯕꯗ ꯎ ꯄꯥꯟꯕꯤ ꯀꯛꯊꯠꯄ ꯗꯤꯐꯣꯔꯦꯁꯇꯦꯁꯟ ꯇꯧꯕ ꯑꯃ ꯑꯃ ꯇꯧꯕ ꯁꯤꯁꯤꯡꯁꯤꯗ ꯀꯔꯤ ꯍꯥꯏꯅꯤ ꯋꯦꯗꯔꯁꯤ ꯁꯣꯏꯔꯛꯄꯅꯤ ꯑꯩꯈꯣꯏꯒꯤ ꯋꯦꯗꯔꯁꯦ ꯑꯗꯣ ꯁꯝꯂꯞꯅ ꯊꯝꯂꯕꯗ ꯑꯗꯨ ꯃꯉꯥꯏꯔꯦ ꯑꯩꯈꯣꯏꯅ ꯑꯦꯐꯣꯔꯦꯁꯇꯦꯁꯟ ꯇꯧꯕ ꯇꯣꯛꯄ ꯗꯤꯐꯣꯔꯦꯁꯇꯦꯁꯟ ꯇꯧꯕ ꯇꯣꯛꯄ ꯑꯦꯐꯣꯔꯦꯁꯇꯦꯁꯟꯅ ꯍꯦꯟꯖꯤꯟꯅ ꯇꯧꯕꯤꯕ ꯑꯗꯨꯁꯤꯡꯗꯣ ꯇꯧꯕ ꯇꯥꯔꯒꯗꯤ ꯀ꯭ꯂꯥꯏꯃꯦꯠꯁꯦ ꯌꯥꯝ ꯅꯨꯡꯉꯥꯏꯅ ꯂꯩꯒꯅꯤ ꯑꯗꯨ ꯃꯉꯥꯏꯔꯦ ꯑꯩꯅ ꯍꯥꯏꯒꯗꯕ ꯍꯥꯏꯕꯕꯨ